ꯊꯧꯕꯥꯜ ꯖꯤꯜꯂꯥ ꯑꯁꯤꯁꯨ ꯆꯥꯎꯈꯠꯂꯛ ꯍꯧꯖꯤꯛ ꯃꯇꯃꯗꯗꯤ ꯌꯥꯝ ꯆꯥꯎꯈꯠꯂꯕꯅꯤꯅ ꯊꯧꯕꯥꯜ ꯖꯤꯜꯂꯥ ꯑꯁꯤꯗ ꯂꯩꯔꯤꯕ ꯃꯐꯝ ꯈꯨꯗꯤꯡꯃꯛ ꯂꯣꯏꯅ ꯑꯍꯣꯡꯕ ꯂꯥꯛꯑꯦ ꯃꯍꯩ ꯃꯁꯤꯡ ꯇꯝꯐꯝꯒꯤꯗ ꯑꯣꯏꯒꯦꯔꯥ ꯂꯝꯕꯤ ꯊꯣꯡꯗ ꯑꯣꯏꯒꯦꯔꯥ ꯂꯣꯏꯅ ꯑꯍꯣꯡꯕ ꯂꯥꯛꯑꯦ ꯃꯍꯩ ꯃꯁꯤꯡ ꯇꯝꯕꯒꯤ ꯈꯨꯗꯣꯡ ꯆꯥꯕ ꯑꯁꯤ ꯍꯥꯟꯅꯗꯤ ꯏꯝꯐꯥꯜ ꯂꯣꯝꯗꯅ ꯍꯦꯟꯅ ꯃꯐꯝ ꯆꯥꯏ ꯍꯥꯏꯅ ꯃꯤꯌꯥꯝꯅ ꯈꯟꯅꯕꯗꯣ ꯍꯧꯖꯤꯛꯇꯤ ꯊꯧꯕꯥꯜ ꯖꯤꯜꯂꯥ ꯑꯁꯤꯗꯁꯨ ꯃꯍꯩ ꯃꯁꯤꯡ ꯇꯝꯐꯝ ꯁꯪ ꯑꯁꯤ ꯏꯝꯐꯥꯜꯗ ꯂꯩꯕ ꯑꯐꯕ ꯃꯍꯩ ꯇꯝꯐꯝꯁꯤꯡ ꯑꯁꯤꯒ ꯃꯥꯟꯅꯅ ꯊꯧꯕꯥꯜ ꯑꯁꯤꯗꯁꯨ ꯂꯩꯔꯦ ꯍꯧꯖꯤꯛꯇꯤ ꯈꯨꯗꯣꯡ ꯆꯥꯕ ꯑꯁꯤ ꯀꯔꯤ ꯀꯔꯤꯅꯣ ꯍꯥꯏꯕ ꯃꯇꯝꯗ ꯑꯉꯥꯡ ꯑꯣꯏꯅ ꯅꯁꯔꯤꯗꯒꯤꯅ ꯀ꯭ꯂꯥꯁ ꯇꯦꯟ ꯑꯦꯂꯕꯦꯟ ꯇꯨꯋꯦꯜꯕ ꯀꯣꯂꯦꯖ ꯐꯥꯎꯕ ꯑꯐꯕ ꯃꯍꯩ ꯇꯝꯐꯝꯁꯤꯡ ꯃꯁꯤꯡ ꯍꯦꯟꯒꯠꯂꯛꯏ ꯊꯧꯕꯥꯜꯗ ꯃꯍꯩ ꯇꯝꯐꯝ ꯁꯪ ꯑꯁꯤ ꯌꯥꯝꯅ ꯐꯕ ꯆꯍꯤ ꯈꯨꯗꯤꯡꯒꯤ ꯃꯤꯡꯆꯠ ꯄꯨꯔꯛꯄ ꯃꯍꯩ ꯇꯝꯐꯝ ꯁꯪ ꯑꯌꯥꯝꯕ ꯂꯣꯏꯅ ꯑꯣꯏ ꯃꯍꯩ ꯇꯝꯕꯗ ꯑꯣꯏꯒꯦꯔꯥ ꯑꯣꯖꯥꯒꯤ ꯑꯣꯖꯥꯗ ꯑꯣꯏꯒꯦꯔꯥ ꯇꯝꯂꯤꯕ ꯃꯍꯩꯔꯣꯏ ꯈꯨꯗꯤꯡꯃꯛꯁꯨ ꯑꯐꯕ ꯂꯣꯏꯅ ꯑꯣꯏ ꯊꯧꯕꯥꯜ ꯑꯁꯤꯗ ꯈꯨꯗꯣꯡ ꯆꯥꯕ ꯑꯁꯤꯒꯨꯝꯕ ꯀꯌꯥ ꯑꯁꯤꯅ ꯖꯤꯜꯂꯥꯁꯤꯒꯤ ꯑꯄꯨꯟꯕꯒꯤ ꯑꯣꯏꯕ ꯆꯥꯎꯈꯠꯄꯗꯁꯨ ꯁ꯭ꯀꯨꯜꯁꯤꯡ ꯑꯁꯤꯅ ꯃꯍꯩ ꯇꯝꯐꯝ ꯁꯪ ꯁꯤꯅ ꯁꯔꯨꯛ ꯀꯌꯥ ꯑꯃꯁꯨ ꯁꯔꯨꯛ ꯀꯌꯥ ꯑꯃ ꯌꯥꯎꯋꯤ ꯁꯔꯨꯛ ꯌꯥꯕꯁꯨ ꯌꯥꯎꯋꯤ ꯃꯍꯩ ꯃꯁꯤꯡ ꯇꯝꯕꯒꯤ ꯈꯨꯗꯣꯡ ꯆꯥꯕꯁꯤꯡ ꯆꯥꯎꯈꯠꯄ ꯐꯒꯠꯂꯛꯄ ꯑꯁꯤꯅ ꯊꯧꯕꯥꯜ ꯖꯤꯜꯂꯥ ꯑꯁꯤꯁꯨ ꯆꯥꯎꯈꯠꯄ ꯑꯃ ꯍꯦꯟꯅ ꯑꯣꯏꯍꯜꯂꯤ ꯑꯩꯍꯥꯛꯅ ꯑꯩꯍꯥꯛꯅ ꯂꯩꯔꯤꯕ ꯃꯐꯝ ꯑꯁꯤꯁꯨ ꯊꯧꯕꯥꯜꯗꯅꯤ ꯊꯧꯕꯥꯜ ꯑꯁꯤꯗ ꯀꯣꯆꯤꯡ ꯇꯧꯅꯤꯡꯕ ꯀꯣꯆꯤꯡ ꯀ꯭ꯂꯥꯁ ꯀꯣꯆꯤꯡ ꯀ꯭ꯂꯥꯁꯀꯤ ꯑꯣꯏꯒꯦꯔꯥ ꯑꯦꯟꯇ꯭ꯔꯥꯟꯁ ꯊꯥꯅꯤꯡꯕꯒꯤ ꯑꯣꯏꯒꯦꯔꯥ ꯃꯐꯝ ꯑꯁꯤꯗꯁꯨ ꯁꯤꯒꯨꯝꯕꯒꯤ ꯈꯨꯗꯣꯡ ꯆꯥꯕ ꯀꯌꯥꯁꯨ ꯍꯧꯖꯤꯛꯇꯤ ꯂꯩꯔꯦ